ꯑꯩꯅ ꯑꯉꯥꯡ ꯑꯣꯏꯔꯤꯉꯩꯗ ꯑꯩꯈꯣꯏ ꯏꯅꯦ ꯑꯃ ꯂꯩꯔꯝꯃꯤ ꯏꯅꯦꯗꯨꯗ ꯑꯩꯅ ꯍꯪꯕ ꯃꯇꯝꯗ ꯒꯥꯔꯗꯦꯅꯤꯡꯗ ꯑꯗ ꯃꯥꯅ ꯍꯥꯏꯔꯛꯈꯤ ꯏꯪꯈꯣꯜ ꯀꯩꯀꯩ ꯒꯥꯔꯗꯦꯟ ꯉꯥꯛꯇꯪ ꯀꯣꯏꯔꯨꯕ ꯃꯇꯝꯗ ꯇꯤꯟ ꯀꯩꯀꯩ ꯇꯥꯕ ꯂꯧꯊꯣꯛꯄꯁꯤꯅ ꯑꯋꯥꯕ ꯀꯣꯛꯏ ꯈꯣꯠꯂꯤ ꯑꯗꯨꯅ ꯅꯪꯁꯨ ꯇꯧ ꯍꯥꯏꯕ ꯑꯩꯅ ꯅꯣꯡꯃ ꯇꯧꯔꯒ ꯌꯦꯡꯕ ꯃꯇꯝꯗ ꯑꯩ ꯋꯥꯔꯝꯕ ꯈꯣꯠꯂꯝꯕ ꯀꯩꯇꯧꯕꯗꯣ ꯌꯥꯝꯅ ꯂꯩ ꯀꯩꯀꯩꯗꯣ ꯎꯕ ꯃꯇꯝꯗ ꯍꯔꯥꯎꯔꯒ ꯅꯨꯡꯉꯥꯏꯔꯒ ꯌꯥꯝ ꯅꯨꯡꯉꯥꯏꯈꯤ ꯑꯗꯨꯃꯥꯏꯅ ꯇꯧꯈꯤ ꯑꯣꯖꯥꯅꯁꯨ ꯁꯀ꯭ꯨꯜꯗ ꯇꯥꯛꯄꯤꯈꯤ ꯑꯁꯪꯕ ꯑꯃꯥꯟ ꯃꯆꯨ ꯃꯌꯥꯝ ꯑꯃ ꯌꯦꯡꯕꯁꯤꯅ ꯑꯩꯈꯣꯏꯗ ꯃꯤꯠ ꯀꯔꯤ ꯀꯔꯥ ꯐꯍꯜꯂꯤ ꯑꯗꯨꯗꯒꯤꯁꯨ ꯂꯦꯞꯇꯣꯞ ꯀꯩꯀꯩ ꯄꯥꯏꯔꯨꯔ ꯈꯣꯠꯂꯨꯔꯒ ꯑꯩꯅ ꯁꯨꯝ ꯌꯦꯟꯕ ꯃꯇꯝꯗ ꯑꯁꯪ ꯑꯃꯥꯟ ꯀꯩꯀꯩ ꯒꯥꯔꯗꯦꯅꯤꯡ ꯇꯧꯕꯩ ꯆꯪꯕ ꯌꯦꯡꯕ ꯃꯇꯝꯗ ꯃꯤꯠꯇꯁꯨ ꯌꯥꯝ ꯅꯨꯡꯉꯥꯏ ꯑꯩꯈꯣꯏꯗ ꯀꯩꯟꯅꯕ ꯌꯥꯝꯅ ꯄꯤ ꯑꯗꯨꯗꯒꯤ ꯑꯩꯅ ꯒꯥꯔꯗꯦꯅꯤꯡ ꯑꯁꯤ ꯄꯥꯝꯕꯅꯤ